ꯌꯣꯒ ꯄꯥꯡꯊꯣꯛꯂꯨꯔꯕ ꯌꯣꯒ ꯁꯥꯟꯅꯔꯨꯔꯕ ꯃꯇꯨꯡꯗ ꯑꯩꯈꯣꯏꯒꯤ ꯍꯛꯆꯥꯡꯁꯤꯗ ꯍꯦꯟꯅ ꯐꯕ ꯋꯥꯈꯜ ꯑꯃꯗꯤ ꯍꯛꯁꯦꯜꯒꯤ ꯑꯗꯨꯒꯨꯝꯕ ꯀꯥꯟꯅꯕ ꯃꯌꯥꯝ ꯑꯃ ꯑꯩꯈꯣꯏ ꯀꯥꯟꯅꯕ ꯐꯪꯉꯤ ꯀꯔꯤꯒꯤꯅꯣ ꯍꯥꯏꯕ ꯃꯇꯝꯗ ꯌꯣꯒ ꯁꯥꯟꯅꯔꯨꯔꯒ ꯌꯣꯒ ꯁꯥꯟꯅꯔꯤꯉꯩꯒꯤ ꯃꯅꯨꯡꯗ ꯏꯁꯥꯒꯤ ꯂꯩꯔꯝꯕ ꯑꯅꯥꯕ ꯄꯨꯝꯅꯃꯛꯇꯣ ꯑꯩꯈꯣꯏꯅ ꯌꯣꯒ ꯁꯥꯟꯅꯕꯗꯒꯤ ꯍꯛꯆꯥꯡ ꯐꯒꯠꯂꯛꯄ ꯁꯤꯅ ꯃꯔꯝ ꯑꯣꯏꯔꯀꯥꯟꯗ ꯏꯁꯥꯗ ꯂꯩꯔꯝꯕ ꯂꯥꯏꯅꯥ ꯇꯤꯟꯅꯥ ꯅꯨꯡꯉꯥꯏꯇꯕ ꯄꯨꯝꯅꯃꯛꯇꯣ ꯂꯣꯏꯅ ꯐꯈ꯭ꯔꯕꯅꯤꯅ ꯏꯁꯥꯁꯦ ꯑꯗꯨꯛꯀꯤ ꯃꯇꯤꯛ ꯌꯥꯝꯅ ꯅꯨꯡꯉꯥꯏꯕ ꯋꯥꯈꯜ ꯊꯣꯛꯄ ꯑꯗꯒꯤ ꯀꯔꯤꯒꯨꯝꯕ ꯊꯕꯛ ꯑꯃ ꯄꯥꯡꯊꯣꯛꯀꯦ ꯍꯥꯏꯅ ꯈꯟꯕ ꯃꯇꯝꯗ ꯍꯥꯟꯅꯗꯤ ꯄꯥꯡꯊꯣꯛꯄ ꯉꯝꯃꯝꯗꯕꯗꯣ ꯌꯣꯒꯒꯤ ꯑꯦꯛꯁꯔꯁꯥꯏꯁꯁꯦ ꯇꯧꯔꯕ ꯃꯇꯨꯡꯗꯒꯤꯗꯤ ꯏꯁꯥꯗ ꯑꯗꯨꯒꯨꯝꯕ ꯊꯕꯛꯁꯤꯡ ꯑꯗꯣ ꯍꯥꯟꯅ ꯉꯝꯃꯝꯗꯕ ꯊꯕꯛꯁꯤꯡ ꯑꯗꯨ ꯍꯦꯟꯅ ꯑꯩꯈꯣꯏꯒꯤ ꯃꯥꯏ ꯑꯣꯟꯕ ꯑꯃꯗꯤ ꯑꯐꯕ ꯃꯥꯏꯌꯣꯟꯗ ꯄꯣꯔꯛꯄ ꯉꯝꯕ ꯁꯤꯅ ꯃꯔꯝ ꯑꯣꯏꯔꯒ ꯑꯩꯈꯣꯏꯅ ꯌꯣꯒ ꯄꯥꯡꯊꯣꯛꯂꯨꯕ ꯃꯇꯨꯡꯗ ꯏꯁꯥꯒꯤ ꯍꯛꯆꯥꯡꯗ ꯑꯗꯨꯛꯀꯤ ꯃꯇꯤꯛ ꯀꯥꯟꯅꯕ ꯅꯨꯡꯉꯥꯏꯕ ꯑꯣꯏꯍꯜꯂꯛꯄꯁꯤꯅ ꯃꯔꯝ ꯑꯣꯏꯔꯒ ꯌꯣꯒꯁꯤ ꯅꯨꯃꯤꯠ ꯈꯨꯗꯤꯡꯒꯤ ꯀꯥꯏꯗꯅ ꯏꯁꯥꯁꯤ ꯅꯨꯡꯉꯥꯏꯔꯕꯅꯤꯅ ꯀꯥꯡꯊꯣꯛꯀꯦ ꯍꯥꯏꯕ ꯋꯥꯈꯜꯁꯤꯃꯁꯨ ꯈꯜꯂꯦ ꯑꯗꯨꯒ ꯍꯦꯛ ꯏꯁꯥꯁꯤꯅ ꯂꯩꯔꯤꯕ ꯃꯈꯩ ꯉꯝꯃꯤꯕ ꯃꯈꯩ ꯌꯣꯒꯒꯤ ꯑꯦꯛꯁꯔꯁꯥꯏꯁꯁꯦ ꯄꯥꯡꯊꯣꯛꯀꯦ ꯍꯥꯏꯕ ꯋꯥꯈꯜꯂꯣꯟꯁꯤꯁꯨ ꯏꯁꯥꯗ ꯑꯅꯥ ꯑꯌꯦꯛ ꯂꯩꯇ꯭ꯔꯕꯅꯤꯅ ꯇꯁꯦꯡꯅ ꯅꯨꯡꯉꯥꯏꯔꯝꯗꯕ ꯄꯨꯝꯅꯃꯛꯇꯣ ꯅꯨꯡꯉꯥꯏꯍꯜꯂꯛꯕꯅꯤꯅ ꯌꯣꯒꯒꯤ ꯑꯦꯛꯁꯔꯁꯥꯏꯁꯁꯤ ꯃꯇꯝꯆꯥꯅ ꯅꯨꯃꯤꯠ ꯈꯨꯗꯤꯡꯒꯤ ꯄꯥꯡꯊꯣꯛꯀꯦ ꯍꯥꯏꯕ ꯋꯥꯈꯜꯁꯤ ꯃꯤꯄꯨꯝ ꯈꯨꯗꯤꯡꯃꯛꯅ ꯌꯣꯒ ꯁꯥꯟꯅꯔꯨꯔꯕ ꯃꯇꯨꯡꯗ ꯐꯥꯎꯔꯛꯄ ꯃꯤꯑꯣꯏꯁꯤꯡꯒꯤ ꯋꯥꯈꯜꯂꯣꯟꯅꯤ ꯑꯗꯨꯒ ꯑꯩꯈꯣꯏꯅ ꯌꯣꯒꯁꯤ ꯁꯥꯟꯅꯔꯦ ꯁꯥꯟꯅꯔ ꯃꯇꯨꯡꯗ ꯑꯩꯈꯣꯏꯅ ꯅꯨꯃꯤꯠꯈꯨꯗꯤꯡꯒꯤ ꯅꯨꯡꯇꯤꯒꯤ ꯄꯨꯟꯁꯤꯗ ꯑꯩꯈꯣꯏꯒꯤ ꯑꯗꯨꯛꯀꯤ ꯃꯇꯤꯛ ꯁꯥꯐꯨ ꯄꯤ ꯀꯩꯒꯤ ꯁꯥꯐꯨ ꯄꯤꯒꯦ ꯍꯥꯏꯕ ꯃꯇꯝꯗ ꯑꯩꯈꯣꯏꯅ ꯍꯥꯟꯅꯗꯤ ꯏꯁꯥꯁꯤ ꯅꯨꯡꯉꯥꯏꯇꯗꯅ ꯄꯨꯛꯅꯤꯡ ꯋꯥꯈꯜꯁꯤ ꯂꯩꯇꯥꯅ ꯂꯩꯇꯕ ꯄꯨꯝꯅꯃꯛꯇꯣ ꯅꯤꯡꯊꯤꯖꯅ ꯂꯩꯕ ꯉꯝꯕ ꯏꯁꯥꯗ ꯑꯅꯥ ꯑꯌꯦꯛ ꯐꯥꯎꯔꯝꯕ ꯄꯨꯝꯅꯃꯛꯁꯤꯁꯨ ꯐꯥꯎꯔꯛꯇꯕ ꯏꯁꯥꯗ ꯂꯥꯏꯅꯥ ꯇꯤꯟꯅꯥ ꯂꯩꯔꯛꯇꯕ ꯏꯁꯥꯁꯤꯗ ꯀꯔꯤꯒꯨꯝꯕ ꯆꯩꯅꯥ ꯑꯃꯅ ꯐꯥꯎꯗ꯭ꯔꯕꯅꯤꯅ ꯏꯁꯥꯁꯦ ꯌꯥꯝ ꯅꯨꯡꯉꯥꯏꯅ ꯂꯩꯕ ꯉꯝꯃꯦ ꯑꯗꯨꯗꯒꯤꯃꯨꯛ ꯀꯩꯗꯧꯔꯦ ꯑꯩꯈꯣꯏ ꯍꯦꯟꯅ ꯐꯕ ꯄꯨꯛꯅꯤꯡ ꯋꯥꯈꯜ ꯄꯣꯛꯍꯜꯂꯦ ꯍꯥꯏꯗꯤ ꯏꯁꯥꯗ ꯂꯥꯏꯅꯥ ꯇꯤꯟꯅꯥ ꯂꯩꯔꯝꯕ ꯇꯥꯔꯒꯗꯤ ꯋꯥꯈꯜ ꯑꯐꯕ ꯋꯥꯈꯜ ꯈꯟꯕ ꯉꯝꯗꯕ ꯂꯥꯏꯅꯥꯗꯨꯗ ꯍꯦꯟꯅ ꯄꯨꯛꯅꯤꯡ ꯆꯪꯕ ꯑꯗꯨꯕꯨ ꯑꯗꯨꯒꯨꯝꯕ ꯌꯣꯒ ꯁꯥꯟꯅꯕꯗꯒꯤ ꯄꯨꯛꯅꯤꯡꯗ ꯑꯅꯥꯕ ꯂꯩꯔꯛꯇꯕꯅꯤꯅ ꯑꯩꯈꯣꯏ ꯄꯨꯛꯅꯤꯡ ꯋꯥꯈꯜꯁꯤ ꯅꯤꯡꯊꯤꯅ ꯑꯆꯨꯝꯕ ꯂꯝꯕꯦꯜꯗ ꯑꯐꯕ ꯋꯥꯈꯜ ꯈꯟꯕ ꯉꯝꯃꯦ ꯑꯅꯥꯕꯒꯤꯗꯃꯛ ꯋꯥꯈꯜ ꯄꯨꯝꯅꯃꯛ ꯅꯨꯃꯤꯠꯆꯨꯞꯄ ꯑꯅꯥꯕꯒꯤ ꯋꯥꯈꯜꯗ ꯂꯥꯏꯑꯣꯏꯔꯝꯕ ꯑꯗꯨ ꯑꯅꯥꯕꯗꯣ ꯂꯩꯇ꯭ꯔꯕꯅꯤꯅ ꯑꯐꯕ ꯋꯥꯈꯜ ꯈꯟꯗꯅ ꯍꯦꯟꯅ ꯆꯥꯎꯈꯠꯄ ꯅꯨꯡꯉꯥꯏꯕ ꯄꯨꯟꯁꯤ ꯃꯔꯦꯜ ꯑꯃꯗ ꯑꯩꯈꯣꯏꯗ ꯂꯥꯛꯄ ꯉꯝꯃꯦ ꯑꯗꯨꯒ ꯃꯣꯏꯅ ꯑꯩꯈꯣꯏꯅ ꯏꯁꯇꯦꯃꯤꯅꯥꯁꯦ ꯑꯗꯨꯛꯀꯤ ꯃꯇꯤꯛ ꯂꯩꯔꯦ ꯑꯩꯒꯣꯏꯒꯤ ꯌꯣꯒ ꯁꯥꯟꯅꯔꯨꯕꯅ ꯑꯗꯨꯅ ꯏꯁꯇꯦꯃꯤꯟꯅꯥ ꯂꯩꯔꯕꯅꯤꯅ ꯑꯩꯈꯣꯏꯅ ꯍꯥꯟꯅ ꯊꯕꯛ ꯑꯃ ꯄꯥꯡꯊꯣꯛꯀꯦꯅ ꯈꯜꯂꯝ ꯃꯇꯝꯗ ꯉꯝꯃꯣꯏ ꯍꯥꯏꯅ ꯈꯜꯂꯝꯕ ꯋꯥꯈꯜ ꯂꯣꯟꯗꯣ ꯑꯗꯨꯗꯒꯤ ꯑꯩꯈꯣꯏꯒꯤ ꯅꯥꯊꯩꯔꯛꯑꯒ ꯊꯕꯛ ꯑꯃ ꯇꯧꯕ ꯃꯇꯝꯗ ꯏꯁꯇꯦꯃꯤꯅꯥ ꯂꯩꯅ ꯑꯩꯅ ꯃꯁꯤ ꯊꯕꯛꯁꯦ ꯁꯣꯏꯗꯅ ꯃꯥꯏ ꯄꯥꯛꯅ ꯄꯥꯡꯊꯣꯛꯄ ꯉꯝꯒꯅꯤ ꯑꯩ ꯃꯁꯤ ꯊꯕꯛꯁꯤꯝꯗꯤ ꯂꯣꯏꯁꯤꯜꯂꯝꯒꯦ ꯑꯩ ꯃꯁꯤ ꯊꯕꯛꯁꯤꯃꯗꯤ ꯄꯥꯡꯊꯣꯛꯀꯦ ꯍꯥꯏꯗꯅ ꯍꯤꯔꯝ ꯈꯨꯗꯤꯡꯃꯛꯇ ꯊꯕꯛ ꯈꯨꯗꯤꯡꯃꯛꯇ ꯏꯁꯇꯦꯃꯤꯅꯥ ꯂꯩꯅ ꯊꯕꯛ ꯈꯨꯗꯤꯡꯃꯛ ꯃꯥꯏꯄꯥꯛꯅ ꯑꯃꯗꯤ ꯊꯕꯛꯁꯤꯡ ꯑꯗꯨ ꯊꯕꯛ ꯈꯨꯗꯤꯡꯃꯛꯇ ꯍꯤꯔꯝ ꯈꯨꯗꯤꯡꯃꯛꯇ ꯑꯩꯈꯣꯏꯅ ꯌꯣꯒꯒꯤ ꯑꯦꯛꯁꯔꯁꯥꯏꯁ ꯇꯧꯔꯕ ꯃꯇꯨꯡꯗ ꯏꯁꯥꯗ ꯂꯥꯏꯅꯥ ꯇꯤꯟꯅꯥ ꯂꯩꯇ꯭ꯔꯕ ꯃꯇꯨꯡꯗ ꯊꯕꯛ ꯈꯨꯗꯤꯡꯃꯛ ꯅꯤꯡꯊꯤꯅ ꯃꯥꯏ ꯄꯥꯛꯅ ꯄꯥꯡꯊꯣꯛꯄ ꯉꯝꯂꯦ